ꯋꯥꯠꯁ ꯗ ꯏꯁꯇ꯭ꯔꯥꯇꯦꯖꯤꯁ ꯗꯨ ꯌꯨ ꯌꯨꯁ ꯇꯨ ꯕꯤꯜ ꯏꯟ ꯃꯦꯟꯇꯦꯟ ꯏꯁꯇꯔꯣꯡ ꯔꯤꯂꯦꯁꯟꯁꯤꯞ ꯋꯤꯊ ꯁꯞꯄ꯭ꯂꯥꯏꯌꯔꯁ ꯑꯣꯔ ꯚꯦꯟꯗꯔ ꯐꯣꯔ ꯌꯣꯔ ꯕꯤꯖꯤꯅꯦꯁ ꯕꯤꯖꯤꯅꯦꯁꯀꯤ ꯑꯩꯒꯤ ꯕꯤꯖꯤꯅꯦꯁ ꯑꯃ ꯇꯧꯇꯥꯔꯒꯗꯤ ꯑꯩꯒꯤ ꯁꯞꯄ꯭ꯂꯥꯏꯌꯔ ꯍꯥꯏꯕ ꯑꯃ ꯂꯩꯅꯤ ꯃꯁꯤ ꯁꯞꯄ꯭ꯂꯥꯏꯌꯔ ꯁꯤꯡꯒ ꯃꯔꯤꯁꯤ ꯀꯃꯥꯏꯅ ꯂꯩꯅꯒꯦ ꯑꯃꯗꯤ ꯃꯔꯤꯁꯤ ꯀꯌꯥꯝ ꯀꯃꯥꯏꯅ ꯀꯜꯍꯟꯒꯅꯤ ꯍꯥꯏꯕꯒꯤ ꯃꯇꯥꯡꯗꯅꯤ ꯁꯤꯗ ꯑꯩꯒꯤ ꯁꯞꯄ꯭ꯂꯥꯏꯌꯔꯁꯤꯡꯒꯤ ꯃꯣꯏꯒꯤ ꯃꯣꯏꯅ ꯄꯥꯝꯖꯕ ꯍꯥꯏꯕ ꯑꯃ ꯂꯩꯒꯅꯤ ꯃꯣꯏꯒꯤ ꯑꯄꯥꯝꯕꯗꯨ ꯑꯟꯗꯔꯁꯇꯦꯟꯗꯤꯡ ꯂꯩꯕ ꯑꯃ ꯗꯔꯀꯥꯔ ꯇꯥꯏ ꯍꯥꯏꯕꯗꯤ ꯑꯩꯒꯤ ꯁꯞꯄ꯭ꯂꯥꯏꯌꯔꯁꯤꯡꯅ ꯄꯥꯝꯕ ꯔꯦꯠ ꯑꯩꯒꯤ ꯄꯣꯠ ꯑꯃ ꯂꯧꯕꯗ ꯑꯩꯒꯤ ꯁꯞꯄ꯭ꯂꯥꯏꯌꯔꯁꯤꯡꯅ ꯄꯥꯝꯕ ꯔꯦꯠ ꯍꯥꯏꯕ ꯑꯃ ꯂꯩꯔꯝꯒꯅꯤ ꯃꯁꯤ ꯑꯩꯒꯤꯁꯨ ꯌꯥꯕ ꯍꯥꯏꯗꯤ ꯑꯩꯒꯤ ꯁꯞꯄ꯭ꯂꯥꯏꯌꯔꯁꯤꯡꯒꯤꯁꯨ ꯆꯥꯟꯅꯕ ꯑꯩꯒꯤꯁꯨ ꯄ꯭ꯔꯣꯐꯤꯠ ꯑꯣꯏꯒꯗꯕ ꯁꯞꯄ꯭ꯂꯥꯏꯌꯔꯁꯤꯡꯒꯤꯗꯨ ꯁꯞꯄ꯭ꯂꯥꯏꯌꯔꯁꯤꯡꯒꯤꯁꯨ ꯄ꯭ꯔꯣꯐꯤꯠ ꯑꯣꯏꯒꯗꯕ ꯔꯦꯠ ꯍꯥꯏꯕ ꯑꯃ ꯂꯩꯒꯅꯤ ꯃꯁꯤ ꯌꯥꯝꯅ ꯗꯔꯀꯥꯔ ꯑꯣꯏ ꯃꯗꯨꯗꯨꯅ ꯁꯞꯄ꯭ꯂꯥꯏꯌꯔꯁꯤꯡꯗ ꯑꯩꯈꯣꯏꯅ ꯃꯣꯏꯒꯤ ꯑꯄꯥꯝꯕꯁꯨ ꯇꯧꯕꯤꯕ ꯑꯃꯗꯤ ꯃꯣꯏꯅ ꯍꯥꯏꯕꯁꯨ ꯌꯥꯕꯤꯕ ꯃꯁꯤ ꯌꯥꯝꯅ ꯗꯔꯀꯥꯔ ꯑꯣꯏ ꯃꯁꯤ ꯑꯩꯒꯤ ꯍꯧꯖꯤꯛ ꯑꯩꯒꯤ ꯕꯤꯖꯤꯅꯦꯁꯇ ꯂꯧꯔꯤꯕ ꯄꯣꯠ ꯆꯩ ꯃꯌꯥꯝꯁꯤ ꯁꯞꯄ꯭ꯂꯥꯏꯌꯔꯁꯤꯡꯅ ꯀꯩꯒꯨꯝꯕ ꯄꯥꯝꯃꯛꯇꯕ ꯑꯃꯗꯤ ꯑꯩꯒꯤ ꯑꯩꯒꯤ ꯔꯦꯠꯁꯤꯅ ꯃꯔꯝ ꯑꯣꯏꯔꯒ ꯁꯞꯄ꯭ꯂꯥꯏꯌꯔꯁꯤꯡꯗ ꯌꯥꯝꯅ ꯂꯣꯁ ꯑꯣꯏꯔꯛꯄ ꯇꯥꯔꯒꯗꯤ ꯃꯁꯤ ꯑꯩꯒꯤ ꯕꯤꯖꯤꯅꯦꯁꯇ ꯌꯥꯝꯅ ꯈꯨꯗꯣꯡꯆꯥꯗꯕ ꯑꯃ ꯑꯣꯏꯒꯅꯤ ꯑꯗꯨꯅ ꯑꯩꯒꯤ ꯁꯞꯄ꯭ꯂꯥꯏꯌꯔꯁꯤꯡꯗ ꯄ꯭ꯔꯣꯐꯤꯠ ꯑꯃꯨꯛ ꯑꯣꯏꯍꯟꯕ ꯑꯗꯨꯒ ꯂꯣꯁ ꯑꯃꯨꯛ ꯑꯣꯏꯍꯟꯕ ꯍꯥꯏꯕꯁꯤ ꯕꯤꯖꯤꯅꯦꯁꯀꯤ ꯃꯍꯧꯁꯥꯅꯤ ꯑꯗꯨꯅ ꯁꯞꯄ꯭ꯂꯥꯏꯌꯔꯁꯤꯡꯒ ꯇꯣꯏꯅ ꯄꯨꯟꯃꯤꯟꯅꯕ ꯑꯗꯒꯤ ꯔꯦꯠꯀꯤ ꯃꯇꯥꯡꯗ ꯇꯣꯏꯅ ꯋꯥꯔꯤ ꯁꯥꯟꯅꯕ ꯑꯃꯗꯤ ꯆꯦ ꯏꯅꯕ ꯃꯁꯤ ꯌꯥꯝꯅ ꯗꯔꯀꯥꯔ ꯑꯣꯏ ꯄꯣꯠ ꯑꯃ ꯂꯧꯕꯗ ꯁꯞꯄ꯭ꯂꯥꯏꯌꯔꯁꯤꯡꯗ ꯗꯤꯁꯀꯥꯎꯟ ꯃꯇꯝ ꯈꯨꯗꯤꯡꯃꯛꯇ ꯗꯤꯁꯀꯥꯎꯟ ꯂꯧꯕꯤꯕ ꯗꯤꯁꯀꯥꯎꯟ ꯍꯪꯕ ꯃꯁꯤꯁꯨ ꯌꯥꯝꯅ ꯐꯖꯗꯕ ꯑꯃꯅꯤ ꯑꯗꯨꯅ ꯁꯞꯄ꯭ꯂꯥꯏꯌꯔꯁꯤꯡꯅ ꯍꯥꯏꯕ ꯃꯣꯏꯅ ꯍꯥꯏꯔꯛꯄ ꯔꯦꯠ ꯑꯗꯒꯤ ꯃꯣꯏꯒꯤ ꯄꯔꯁꯦꯟꯇꯦꯖ ꯃꯗꯨ ꯌꯥꯝꯅ ꯗꯔꯀꯥꯔ ꯑꯣꯏ ꯑꯗꯨꯅ ꯃꯣꯏꯒ ꯆꯥꯟꯅ ꯂꯨꯅ ꯂꯩꯃꯤꯟꯅꯕ ꯑꯃꯗꯤ ꯋꯥꯔꯤ ꯇꯣꯏꯅ ꯁꯥꯟꯅꯕ ꯗꯤꯁꯀꯁꯟ ꯇꯣꯏꯅ ꯂꯩꯕ ꯃꯁꯤ ꯌꯥꯝꯅ ꯗꯔꯀꯥꯔ ꯑꯣꯏ ꯑꯗꯨꯗꯒꯤ ꯁꯞꯄ꯭ꯂꯥꯏꯌꯔꯁꯤꯡꯒ ꯇꯣꯏꯅ ꯆꯥꯒꯨꯝꯕ ꯊꯛꯃꯤꯟꯅꯕ ꯑꯃꯗꯤ ꯃꯣꯏꯒ ꯋꯥꯔꯤ ꯋꯇꯥꯏ ꯁꯨꯝ ꯇꯧꯕ ꯐꯦꯃꯤꯂꯤꯒꯨꯝꯅ ꯐ꯭ꯔꯦꯟꯁꯒꯨꯝꯅ ꯂꯣꯏꯅꯕ ꯃꯁꯤꯁꯨ ꯌꯥꯝꯅ ꯗꯔꯀꯥꯔ ꯑꯣꯏ ꯑꯗꯨꯅ ꯕꯤꯖꯤꯅꯦꯁ ꯇꯧꯕ ꯃꯇꯝꯗ ꯑꯩꯒꯤ ꯀꯁꯇꯃꯔꯅ ꯍꯔꯥꯎꯔꯒꯁꯨ ꯑꯩꯒꯤ ꯁꯞꯄ꯭ꯂꯥꯏꯌꯔꯅ ꯁꯥꯎꯔꯒꯗꯤ ꯌꯥꯅꯤꯡꯗ꯭ꯔꯒꯗꯤ ꯑꯩꯒꯤ ꯕꯤꯖꯤꯅꯦꯁꯇ ꯌꯥꯝꯅ ꯑꯁꯣꯛꯄ ꯂꯥꯛꯀꯅꯤ ꯑꯗꯨꯅ ꯀꯁꯇꯃꯔ ꯍꯔꯥꯎꯍꯟꯕꯒꯨꯝꯅ ꯁꯞꯄ꯭ꯂꯥꯏꯌꯔꯁꯤꯡꯁꯨ ꯍꯔꯥꯎꯍꯟꯕ ꯃꯊꯧ ꯇꯥꯏ